ꯇꯨꯡꯗ ꯃꯅꯤꯄꯨꯔ ꯂꯣꯟ ꯑꯁꯤꯕꯨ ꯊꯥꯛ ꯋꯥꯡꯈꯠꯍꯟꯒꯦ ꯍꯥꯏꯕ ꯇꯔꯒꯗꯤ ꯁ꯭ꯀꯨꯜꯁꯤꯡꯗ ꯇꯝꯂꯤꯕ ꯁꯤꯂꯦꯕꯁꯁꯤꯡꯗ ꯌꯥꯎꯔꯤꯕ ꯃꯅꯤꯄꯨꯔꯤ ꯂꯦꯟꯒꯣꯏꯁ ꯑꯁꯤ ꯃꯒꯨꯟ ꯂꯩꯍꯟꯕ ꯗꯔꯀꯥꯔ ꯑꯣꯏ ꯂꯣꯏꯅ ꯂꯣꯏꯅꯅ ꯏꯁꯀꯨꯟ ꯀꯣꯂꯦꯖ ꯌꯨꯅꯤꯚꯔꯁꯤꯇꯤꯁꯤꯡꯗ ꯃꯅꯤꯄꯨꯔ ꯂꯣꯜ ꯑꯁꯤ ꯇꯥꯉꯥꯏ ꯐꯗꯅ ꯆꯠꯅꯍꯟꯕ ꯃꯊꯧ ꯇꯥꯏ ꯑꯗꯨꯒ ꯂꯣꯏꯅ ꯂꯣꯏꯅꯅ ꯃꯅꯤꯄꯨꯔ ꯂꯣꯟꯗ ꯇꯝꯕꯤ ꯇꯥꯛꯄꯤꯕ ꯑꯣꯏꯕ ꯇꯔꯒꯗꯤ ꯃꯃꯥ ꯂꯩꯕꯥꯛ ꯃꯅꯤꯄꯨꯔ ꯑꯁꯤꯕꯨ ꯅꯨꯡꯁꯤꯕꯒꯤ ꯀꯌꯥꯃꯔꯨꯝ ꯑꯃꯁꯨ ꯑꯉꯥꯡꯁꯤꯡ ꯇꯨꯡꯒꯤ ꯌꯨꯝꯕꯤꯔꯦꯟ ꯑꯣꯏꯍꯧꯒꯗꯕꯁꯤꯡꯗ ꯃꯣꯏꯒꯤ ꯊꯃꯣꯏꯁꯤꯡꯗ ꯏꯍꯨꯜ ꯑꯃ ꯁꯨꯡꯁꯣꯏ ꯁꯣꯏꯗꯅ ꯐꯥꯎꯒꯅꯤ ꯍꯥꯏꯕꯒꯤ ꯊꯥꯖꯕ ꯆꯞ ꯆꯥꯅ ꯂꯩ ꯃꯇꯧ ꯑꯁꯨꯝꯅ ꯍꯣꯠꯅꯕ ꯇꯔꯒꯗꯤ ꯃꯅꯤꯄꯨꯔ ꯂꯣꯜ ꯑꯁꯤ ꯇꯨꯡ ꯀꯣꯏꯅ ꯆꯥꯎꯈꯠꯍꯟꯕꯗ ꯑꯆꯧꯕ ꯃꯇꯦꯡ ꯑꯃ ꯑꯣꯏꯒꯅꯤ ꯍꯥꯏꯕꯁꯤ ꯑꯩꯒꯤ ꯋꯥꯈꯜꯂꯣꯟꯅꯤ